ꯑꯣ ꯍꯜꯂꯣ ꯁꯤꯕꯨ ꯏꯌꯥꯝꯕ ꯒꯣꯀꯨꯜꯅꯤ ꯀꯣ ꯑꯣ ꯍꯣꯏ ꯑꯣ ꯑꯣ ꯁꯦ ꯑꯩꯈꯣꯏ ꯈꯨꯟꯗ ꯍꯟꯗꯛꯁꯦ ꯅꯣꯡ ꯆꯨꯃꯟꯕꯒꯤ ꯂꯝꯕꯤꯁꯤ ꯌꯥꯗ꯭ꯔꯦ ꯍꯥꯏꯅꯀꯣ ꯑꯗꯨꯝ ꯄꯥꯎ ꯍꯥꯏꯔꯝꯃꯦ ꯑꯗꯨ ꯑꯁꯦꯡꯕꯒꯤꯔꯣꯅꯦ ꯍꯧꯖꯤꯛ ꯍꯟꯗꯛ ꯑꯗꯨꯝ ꯇꯧꯕ꯭ꯔꯅꯦ ꯑꯣ ꯍꯣꯏꯗ ꯀꯟꯅ ꯍꯣꯏ ꯑꯁꯦꯡꯕꯒꯤ ꯀꯟꯅ ꯆꯨꯔꯒ ꯂꯩꯀꯣ ꯍꯟꯗꯛꯇꯤꯀꯣ ꯑꯗꯣ ꯑꯩꯒꯤ ꯌꯨꯝ ꯃꯃꯥꯡꯗꯁꯨ ꯅꯥꯂꯥꯗꯣ ꯂꯣꯏꯅꯃꯛ ꯃꯄꯥꯟ ꯊꯣꯛꯂꯒ ꯆꯠꯄ ꯌꯥꯗ꯭ꯔꯒ ꯂꯩ ꯑꯩꯗꯤ

ꯑꯦ ꯑꯗꯨꯗꯤ ꯌꯥꯗ꯭ꯔꯦꯅꯦ ꯑꯗꯨ ꯀꯩꯅꯣꯃ ꯇꯧꯁꯤꯔ ꯑꯩꯈꯣꯏ ꯈꯨꯟꯗꯒꯤ ꯆꯤꯌꯥꯔꯃꯦꯟꯒ ꯁꯦꯀꯦꯇ꯭ꯔꯤꯒꯨꯝꯕ ꯀꯧꯔꯒ ꯑꯦꯄ꯭ꯂꯤꯀꯦꯁꯟ ꯑꯃꯁꯨ ꯁꯤ ꯀꯟꯁꯔꯟ ꯗꯤꯄꯥꯔꯠꯃꯦꯟ ꯈꯣꯏꯗ ꯊꯥꯈ꯭ꯔꯁꯤꯔ ꯍꯣꯏ ꯃꯤꯁꯨ ꯌꯥꯝ ꯁꯤꯔꯦ ꯍꯥꯏꯅ ꯄꯥꯎ ꯇꯥꯏ ꯑꯗꯨꯒꯤꯗꯃꯛ ꯁꯤꯅ ꯁꯤ ꯂꯝꯕꯤꯒꯨꯝꯕ ꯊꯨꯅ ꯁꯦꯝꯗ꯭ꯔꯗꯤ ꯑꯅꯥꯕ ꯂꯥꯏꯅꯥ ꯂꯥꯏꯅꯥ ꯅꯥꯔꯗꯤ ꯍꯣꯁꯄꯤꯇꯥꯜꯗ ꯆꯠꯀꯦ ꯇꯧꯔꯁꯨ ꯐꯔꯛ ꯇꯥꯈ꯭ꯔꯦꯕ ꯑꯗꯣ ꯑꯗꯨ ꯎꯝ ꯍꯣꯏ ꯑꯗꯨꯒꯤꯗꯃꯛꯁꯦ ꯂꯝꯕꯤꯁꯦ ꯌꯥꯔꯗꯤ ꯍꯥꯟꯅ ꯐꯔꯗꯤ ꯊꯨꯅ ꯂꯣꯏꯁꯤꯜꯂꯒ ꯊꯤꯟꯗꯣꯛꯄꯅ ꯅꯨꯡꯉꯥꯏꯈꯤꯗ꯭ꯔꯥ ꯍꯥꯏꯅ ꯑꯩꯁꯨ ꯄꯥꯎ ꯇꯥꯕ ꯍꯦꯛ ꯅꯪꯕꯨ ꯀꯣꯜ ꯇꯧꯕꯀꯣ ꯑꯣ ꯑꯣ ꯌꯥꯏ ꯑꯗꯨ ꯀ ꯑꯗꯨ ꯑꯣꯏꯔꯗꯤ ꯑꯩꯈꯣꯏ ꯁꯦꯀꯦꯇ꯭ꯔꯤꯒ ꯆꯤꯌꯥꯔꯃꯦꯟꯒꯨꯝꯕ ꯀꯧꯈꯤꯅꯤꯅ ꯑꯗꯨ ꯌꯨꯝ ꯌꯨꯝ ꯑꯃꯗꯒꯤ ꯅꯪꯒꯤ ꯌꯨꯝꯗꯔ ꯑꯩꯒꯤ ꯌꯨꯝꯗꯔ ꯑꯗꯨꯝ ꯑꯃꯗꯒꯤ ꯃꯤꯇꯤꯡꯁꯨ ꯍꯣꯁ ꯇꯧꯔꯒ ꯆꯥꯒꯨꯝꯕ ꯊꯛꯂꯒ ꯑꯦꯄ꯭ꯂꯤꯀꯦꯁꯟꯒꯤꯁꯨ ꯏꯈ꯭ꯔꯁꯤꯔ ꯍꯣꯏ ꯑꯩꯁꯨ ꯌꯥꯏ ꯑꯩꯒꯤ ꯌꯨꯝꯗꯗꯤ ꯀꯌꯥ ꯑꯗꯨꯝ ꯇꯧꯗꯕꯅꯤꯅ ꯂꯝꯕꯤꯁꯨ ꯍꯣꯏ ꯅꯥꯂꯥꯗꯤ ꯊꯣꯛꯑꯦ ꯑꯗꯨꯕꯨ ꯃꯄꯥꯟꯗꯗꯤ ꯀꯌꯥ ꯆꯠꯄ ꯌꯥꯗꯦ ꯆꯠꯄ ꯌꯥꯗꯦ ꯍꯥꯏꯕꯗꯤ ꯂꯩꯇꯕꯅꯤꯅ ꯑꯩꯒꯤ ꯌꯨꯝꯗꯁꯨ ꯑꯗꯨꯝ ꯍꯣꯁ ꯇꯧꯕ ꯌꯥꯏ ꯍꯣꯏ ꯑꯃꯨꯛꯀ ꯑꯃꯨꯛꯀ ꯑꯃꯨꯛꯀ ꯅꯣꯏꯒꯤ ꯌꯨꯝꯗꯗꯤ ꯈꯤꯇꯪ ꯂꯥꯞꯄꯗꯤ ꯂꯥꯞꯄꯅꯤꯅ ꯀꯣꯂꯣꯅꯤꯗꯗꯤꯀꯣ ꯌꯥꯏ ꯑꯗꯨ ꯑꯣꯏꯔꯗꯤ ꯑꯩꯒꯤ ꯌꯨꯝꯗ ꯑꯗꯨꯝ ꯐꯅꯕ ꯑꯗꯨꯝ ꯇꯧꯔꯁꯦ ꯑꯥ ꯑꯗꯨ ꯍꯣꯏ ꯑꯗꯨꯝ ꯑꯩꯗꯨ ꯍꯥꯏꯕꯤꯔꯒꯦ ꯅꯪꯁꯨ ꯑꯗꯨꯝ ꯎꯟꯅꯗꯕ ꯎꯟꯅꯕ ꯃꯤꯕꯨꯗꯤ ꯑꯗꯨꯝ ꯍꯥꯏꯕꯤꯈ꯭ꯔꯣꯀꯣ ꯑꯗꯨꯗꯤꯀꯣ ꯑꯩ ꯑꯩ ꯁꯣ ꯑꯗꯨꯗꯤ ꯊꯝꯃꯒꯦ ꯃꯪ ꯐꯔꯁꯦ ꯑꯣ ꯌꯥꯏ ꯌꯥꯏ ꯌꯥꯏ ꯑꯦ ꯁꯣ